ꯍꯜꯂꯣ ꯑꯗꯣꯝ ꯅꯣꯏꯒꯤ ꯂꯩꯐꯝꯗꯨꯗ ꯑꯩꯈꯣꯏꯒꯤ ꯃꯅꯥ ꯃꯁꯤꯡ ꯀꯩꯀꯩ ꯐꯪꯒꯦ ꯀꯥ ꯕꯔꯥ ꯀꯃꯥꯏꯅ ꯀꯃꯥꯏꯅ ꯇꯧꯕ ꯑꯩꯈꯣꯏꯅ ꯄꯥꯝꯖꯕꯗꯤ ꯑꯩꯈꯣꯏ ꯂꯣꯀꯦꯜꯒꯤ ꯃꯅꯥ ꯃꯁꯤꯡꯁꯨꯝ ꯏꯔꯣꯟꯕꯒꯨꯝꯕ ꯂꯣꯟꯕ ꯌꯥꯕ ꯑꯗꯒꯤ ꯍꯪꯒꯥꯝꯒꯨꯝꯕ ꯀꯣꯕꯤꯒꯨꯝꯕ ꯑꯩꯈꯣꯏꯁꯨꯝ ꯂꯩꯗꯅ ꯂꯣꯀꯦꯜꯒꯤ ꯑꯗꯨꯝꯕ ꯀꯩꯒꯨꯝꯕ ꯄꯣꯠꯂꯝꯁꯤꯡꯗꯨ ꯅꯣꯏꯗꯨꯗ ꯐꯪꯒꯗ꯭ꯔꯕ ꯑꯩꯈꯣꯏꯒꯤꯗꯤ ꯅꯣꯏ ꯍꯣꯇꯦꯜꯒꯤꯅꯤꯅ ꯑꯗꯨꯝ ꯑꯌꯥꯝꯕꯒꯤ ꯁꯔꯨꯛꯇꯤ ꯌꯥꯝꯅ ꯂꯧꯖꯒꯅꯤ ꯍꯥꯏꯇꯥꯔꯦ ꯑꯗꯨ ꯃꯃꯟꯅ ꯀꯔꯤꯅ ꯀꯃꯥꯏꯅ ꯇꯧꯒꯦ ꯁꯨꯝ ꯇꯥꯡꯕ꯭ꯔꯥ ꯑꯗꯒꯤ ꯍꯣꯡꯕ꯭ꯔꯥ ꯑꯣ ꯑꯗꯨꯗꯤ ꯌꯥꯝꯅ ꯐꯔꯦꯅꯦ ꯑꯗꯨ ꯃꯃꯟꯒꯤ ꯀꯩꯁꯨ ꯀꯥꯏꯗꯦꯗ ꯁꯨꯝ ꯍꯣꯡꯕ ꯑꯇꯥꯡꯕꯗꯨꯗꯤ ꯁꯨꯝ ꯈꯪꯅꯤꯡꯗꯅ ꯍꯪꯕꯅꯦ ꯑꯗꯨ ꯇꯥꯡꯉꯦ ꯍꯥꯏꯗꯨꯅ ꯂꯧꯗꯕꯗꯤ ꯌꯥꯕ ꯅꯠꯇꯦ ꯑꯗꯨ ꯅꯣꯏꯒꯤꯗꯨꯗ ꯁꯨꯝ ꯑꯩꯈꯣꯏꯅ ꯂꯥꯛꯑꯒ ꯃꯅꯥ ꯃꯁꯤꯡ ꯂꯧꯕ ꯂꯥꯛꯆꯔꯒꯦꯅ ꯈꯟꯖꯔꯤꯕ ꯑꯗꯨꯗ ꯂꯩꯐꯝ ꯈꯣꯠꯐꯝ ꯁꯨꯝ ꯀꯥꯒꯨꯝꯕ ꯑꯩꯈꯣꯏ ꯅꯨꯃꯤꯠ ꯅꯤꯅꯤꯒꯨꯝꯕꯗꯤ ꯑꯗꯨꯝ ꯂꯩꯖꯒꯦ ꯈꯜꯂꯤꯕ ꯑꯗꯨꯒ ꯂꯧꯒꯦꯅ ꯑꯗꯨ ꯂꯩꯒꯗ꯭ꯔꯥ ꯀꯃꯥꯏꯅ ꯀꯃꯥꯏꯅ ꯇꯧꯒꯦ ꯑꯣ ꯀꯥ ꯑꯃꯗ ꯀꯌꯥꯃꯨꯛ ꯂꯩꯒꯦꯕ ꯑꯣ ꯑꯗꯨꯗꯒꯤ ꯑꯗꯨꯝ ꯃꯃꯟꯗꯨ ꯈꯔ ꯀꯥꯒꯤ ꯕꯔꯥ ꯂꯤꯁꯤꯡꯃꯨꯛ ꯁꯥꯔꯦ ꯑꯗꯒꯤ ꯍꯦꯟꯅ ꯋꯥꯡꯈꯠꯄ ꯑꯗꯨꯝ ꯈꯔ ꯍꯟꯗꯕ ꯑꯗꯨꯝ ꯀꯥꯒꯗꯤ ꯂꯩꯒꯗ꯭ꯔꯣ ꯍꯣꯇꯦꯜꯒꯨꯝꯕ

ꯎꯝ ꯑꯗꯨ ꯃꯃꯟ ꯈꯔ ꯋꯥꯡꯕ ꯕꯦꯗ ꯑꯅꯤ ꯑꯣꯏꯕꯗꯨꯅ ꯑꯩꯈꯣꯏꯗꯤ ꯄꯥꯝꯖꯕ ꯑꯗꯨꯗ ꯅꯣꯏꯅ ꯑꯗꯨꯝ ꯂꯣꯏꯅ ꯍꯥꯏꯅꯔꯁꯦ ꯑꯩꯈꯣꯏꯁꯨ ꯑꯗꯨꯝ ꯀꯣꯏꯕ ꯑꯣꯏꯅ ꯂꯥꯛꯆꯔꯒꯦ ꯑꯗꯨꯝ ꯂꯣꯀꯦꯜꯒꯤ ꯑꯣꯏꯕ ꯃꯅꯥ ꯃꯁꯤꯡ ꯑꯃ ꯑꯃ ꯆꯨꯝꯅꯁꯨꯝ ꯋꯥꯔꯤꯁꯨ ꯁꯥꯔꯛꯑꯦ ꯑꯗꯨꯝ ꯈꯪꯉꯦ ꯃꯃꯟꯒꯤꯁꯨ ꯀꯔꯤꯒꯤꯁꯨ ꯑꯗꯨꯝ ꯑꯩꯈꯣꯏꯅ ꯑꯄꯥꯝꯕꯗꯨꯁꯨ ꯐꯪꯒꯅꯤꯅ ꯍꯥꯏꯔꯦ ꯑꯗꯨ ꯑꯩꯈꯣꯏ ꯍꯌꯦꯡꯁꯦ ꯂꯥꯛꯆꯔꯒꯦꯅ ꯈꯟꯖꯔꯤꯕ ꯑꯗꯨꯝ ꯌꯥꯅꯤꯅꯦ ꯄꯨꯡ ꯇꯔꯥꯒꯤ ꯑꯗꯨꯃꯥꯏꯅ ꯂꯥꯛꯆꯔꯒꯦ ꯑꯗꯨꯃꯥꯏꯅ ꯁꯨꯝ ꯑꯣ ꯐꯔꯦ ꯐꯔꯦ ꯑꯗꯨꯗꯤ ꯊꯝꯖꯔꯒꯦꯀꯣ